ꯃꯣꯕꯥꯏꯜ ꯐꯣꯟꯁꯦ ꯑꯩꯅ ꯁꯤꯖꯤꯟꯅꯔꯛꯄ ꯃꯇꯝꯗ ꯑꯩꯅ ꯈꯤꯇꯪ ꯅꯦꯒꯦꯇꯤꯕ ꯑꯣꯏꯅ ꯑꯦ ꯅꯦꯒꯦꯇꯤꯕ ꯑꯦꯛꯁꯄꯤꯔꯦꯟꯁ ꯑꯣꯏꯅ ꯐꯣꯡꯗꯣꯛꯄ ꯇꯥꯔꯗꯤ ꯑꯩꯅ ꯃꯣꯕꯥꯏꯜ ꯐꯣꯟꯁꯦ ꯑꯇꯣꯞꯄ ꯂꯝ ꯐꯅꯌꯥꯝ ꯑꯃꯗ ꯀꯥꯟꯅꯔꯝꯕ ꯀꯥꯟꯅꯕ ꯌꯥꯝ ꯂꯩꯌꯦ ꯑꯩꯍꯣꯏ ꯁꯤꯖꯤꯟꯅꯕꯕꯨ ꯍꯩꯔꯗꯤ ꯃꯣꯕꯥꯏꯜ ꯐꯣꯟꯁꯤꯗ ꯐꯪꯗꯕ ꯑꯃꯇ ꯂꯩꯇꯦ ꯀꯣꯏꯁꯟ ꯑꯃꯕꯨ ꯍꯪꯅꯤꯡꯕ ꯑꯣꯏꯔꯣ ꯑꯗꯒꯤ ꯀꯗꯥꯏꯗ ꯀꯔꯤ ꯊꯣꯛꯏ ꯑꯃ ꯌꯦꯡꯅꯤꯡꯕꯕꯨ ꯑꯣꯏꯔꯣ ꯑꯃꯕꯨ ꯑꯣꯏꯔꯣ ꯃꯣꯕꯥꯏꯜ ꯐꯣꯟꯁꯤꯗ ꯂꯣꯏꯅ ꯐꯪꯉꯦ ꯑꯗꯨꯗ ꯍꯥꯏꯗꯤ ꯀꯔꯦꯟ ꯑꯦꯐꯤꯌꯔꯁꯄꯨ ꯑꯣꯏꯔꯣ ꯀꯔꯤꯕꯨ ꯑꯣꯏꯔꯣ ꯃꯣꯕꯥꯏꯜ ꯐꯣꯟꯁꯤꯗ ꯂꯣꯏꯅ ꯈꯨꯗꯛ ꯈꯨꯗꯛꯀꯤ ꯑꯣꯏꯕ ꯄꯣꯠ ꯐꯪꯉꯤꯕ ꯄꯣꯠ ꯉꯥꯛꯇꯅꯦ ꯑꯗꯨꯗ ꯑꯩꯅ ꯂꯥꯟꯅ ꯁꯤꯖꯤꯟꯅꯕ ꯀꯔꯤ ꯑꯩꯈꯣꯏꯅ ꯏꯁꯇꯨꯗꯦꯟ ꯑꯃ ꯑꯣꯏꯅ ꯑꯩꯈꯣꯏꯅ ꯁꯤꯖꯤꯟꯅꯕ ꯃꯇꯝꯁꯤꯗ ꯃꯣꯕꯥꯏꯜ ꯐꯣꯟꯁꯦ ꯑꯌꯥꯝꯕ ꯃꯇꯝꯗ ꯍꯥꯏꯔꯤꯕ ꯃꯌꯥꯝꯗꯨ ꯁꯤꯖꯤꯟꯅꯗꯕꯤꯗ ꯑꯩꯈꯣꯏ ꯑꯌꯥꯝꯕ ꯃꯇꯝꯗ ꯒꯦꯝ ꯁꯥꯟꯅꯕꯒꯨꯝꯕ ꯑꯗꯒꯤ ꯕꯤꯗꯤꯑꯣ ꯌꯦꯡꯕꯒꯨꯝꯕ ꯑꯗꯨꯒꯨꯝꯕ ꯃꯌꯥꯝ ꯑꯃ ꯁꯤꯖꯤꯟꯅꯩ ꯑꯗꯨꯃꯥꯏꯅ ꯁꯤꯖꯤꯟꯅꯈꯤꯕ ꯃꯇꯝꯗ ꯒꯦꯝꯗ ꯑꯗꯨꯝ ꯂꯥꯏꯆꯨꯔꯒ ꯂꯩꯈꯤꯕ ꯑꯗꯩ ꯄꯦꯔꯦꯟꯁꯅ ꯋꯥ ꯉꯥꯡꯕꯕꯨ ꯑꯣꯏꯔꯣ ꯑꯗꯒꯤ ꯏꯁꯇꯗꯤꯗꯕꯨ ꯑꯣꯏꯔꯣ ꯌꯥꯝ ꯀꯔꯤ ꯍꯥꯏꯇꯥꯔꯦ ꯑꯦꯐꯦꯛꯇꯤꯕ ꯑꯣꯏꯕꯗꯣ ꯑꯗꯨꯃꯥꯏꯅ ꯑꯣꯏꯍꯜꯂꯦ ꯌꯥꯝ ꯍꯥꯏꯗꯤ ꯂꯥꯏꯔꯤꯛ ꯄꯥꯅꯤꯡꯂꯛꯇꯕ ꯑꯗꯒꯤ ꯄꯦꯔꯦꯟꯁꯀꯤ ꯋꯥ ꯇꯥꯅꯤꯡꯂꯛꯇꯕ ꯑꯗꯨꯒꯨꯝꯕ ꯃꯌꯥꯝ ꯑꯃ ꯄꯣꯛꯍꯜꯂꯦ ꯍꯥꯏꯇꯥꯔꯦ ꯑꯩꯈꯣꯏꯅ ꯃꯣꯕꯥꯏꯜ ꯐꯣꯟꯁꯦ ꯂꯥꯟꯅ ꯁꯤꯖꯤꯟꯅꯔꯛꯄ ꯃꯇꯝꯗ ꯁꯤꯒꯨꯝꯕ ꯃꯌꯥꯝꯁꯦ ꯑꯃꯨꯛ ꯑꯩꯒꯤ ꯑꯦꯛꯁꯄꯤꯔꯦꯟꯁ ꯑꯣꯏꯅ ꯃꯣꯕꯥꯏꯜ ꯐꯣꯟ ꯄꯥꯏꯔꯛꯄꯒꯤ ꯑꯦꯛꯁꯄꯤꯔꯦꯟꯁ ꯑꯣꯏꯅ ꯃꯥꯏ ꯅꯦꯒꯦꯇꯤꯕ ꯑꯦꯛꯁꯄꯤꯔꯦꯟꯁ ꯍꯥꯏꯔ ꯑꯗꯨꯗꯣ ꯊꯝꯅꯤꯡꯉꯤ